ꯑꯩꯈꯣꯏ ꯁ꯭ꯋꯥꯏꯗ ꯆꯍꯤ ꯆꯍꯤꯒꯤ ꯑꯣꯏꯕ ꯑꯏꯪ ꯑꯁꯥ ꯅꯣꯡꯖꯨ ꯅꯨꯡꯁꯥꯒꯤ ꯃꯅꯨꯡꯗ ꯆꯦꯡ ꯍꯋꯥꯏ ꯑꯥꯂꯨ ꯍꯪꯒꯥꯝ ꯑꯁꯤꯟꯕꯤ ꯀꯣꯕꯤ ꯈꯥꯃꯦꯟ ꯂꯐꯨ ꯆꯥꯅ ꯊꯛꯅꯕꯒꯤ ꯆꯥꯅ ꯊꯛꯅꯕꯒꯤꯗꯃꯛꯇ ꯐꯧ ꯆꯦꯡ ꯍꯋꯥꯏ ꯑꯥꯂꯨꯅꯆꯤꯡꯕ ꯑꯇꯩ ꯀꯌꯥꯃꯔꯨꯝ ꯃꯌꯩ ꯃꯔꯣꯡ ꯀꯌꯥꯃꯔꯨꯝꯁꯨ ꯑꯩꯈꯣꯏꯅ ꯅꯣꯡꯖꯨ ꯅꯨꯡꯁꯥꯒꯤ ꯃꯅꯨꯡꯗ ꯆꯍꯤ ꯑꯃꯒꯤ ꯃꯅꯨꯡꯗ ꯆꯥꯅ ꯊꯛꯅꯕꯒꯤ ꯃꯍꯩ ꯃꯔꯣꯡ ꯀꯌꯥꯃꯔꯨꯝ ꯊꯥꯏ